ꯑꯍꯥꯟꯕꯗ ꯑꯩꯅ ꯂꯝ ꯀꯣꯏꯕꯒꯤ ꯃꯐꯝ ꯈꯔ ꯁꯨꯝ ꯍꯥꯏꯖꯒꯦ ꯀꯪꯂꯥ ꯁꯤ ꯑꯅꯤꯁꯨꯕꯗ ꯂꯣꯛꯇꯥꯛ ꯂꯦꯛ ꯑꯍꯨꯝ ꯁꯨꯕꯗ ꯁꯦꯟꯗ꯭ꯔꯥ ꯃꯔꯤ ꯁꯨꯕꯗ ꯀꯩꯕꯨꯜ ꯂꯝꯖꯥꯎ ꯃꯉꯥ ꯁꯨꯕꯗ ꯁꯤꯔꯣꯏ ꯂꯤꯂꯤ ꯎꯈ꯭ꯔꯨꯜ ꯇꯔꯨꯛ ꯁꯨꯕꯗ ꯅꯦꯇꯥꯖꯤ ꯁꯨꯕꯥꯁ ꯆꯟꯗ꯭ꯔ ꯕꯣꯁꯀꯤ ꯑꯥꯏ ꯑꯦꯟ ꯑꯦꯁ ꯃꯣꯏꯔꯥꯡ ꯇꯔꯦꯠ ꯁꯨꯕꯗ ꯈꯣꯡꯖꯣꯝ ꯋꯥꯔ ꯃꯦꯃꯣꯔꯤꯌꯦꯜ ꯄꯥꯛ ꯅꯤꯄꯥꯜ ꯁꯨꯕꯗ ꯀꯛꯆꯤꯡ ꯒꯥꯔꯗꯦꯟ ꯃꯥꯄꯜ ꯁꯨꯕꯗ ꯁꯤꯡꯗꯥ ꯗꯥꯝ ꯍꯥꯏꯔꯤꯕ ꯑꯩꯅ ꯄꯟꯖꯔꯤꯕ ꯃꯐꯝ ꯈꯔ ꯑꯁꯤ ꯀꯪꯂꯥꯒꯤꯗꯤ ꯀꯪꯂꯥ ꯍꯥꯏꯔꯤꯕ ꯖꯒꯥ ꯑꯁꯤ ꯀꯔꯤꯒꯤꯅꯣ ꯍꯥꯏꯕ ꯃꯇꯝꯗ ꯃꯁꯤ ꯃꯅꯤꯄꯨꯔꯒꯤꯗꯤ ꯑꯍꯥꯟꯕ ꯅꯤꯡꯊꯧ ꯂꯩꯔꯝꯕ ꯌꯥꯝꯅ ꯁꯦꯡꯕ ꯃꯐꯝ ꯑꯃ ꯑꯣꯏꯔꯝꯃꯤ ꯑꯗꯨꯅ ꯑꯩꯈꯣꯏꯒꯤ ꯃꯅꯤꯄꯨꯔ ꯄ꯭ꯔꯖꯥꯅ ꯍꯥꯏꯔꯤꯕ ꯀꯪꯂꯥ ꯑꯁꯤ ꯆꯤꯡꯈꯣꯜꯂꯤ ꯐꯖꯩ ꯍꯥꯏꯅ ꯌꯥꯝꯅ ꯏꯀꯥꯏ ꯈꯨꯝꯅꯕ ꯎꯠꯂꯤ ꯍꯥꯏꯔꯤꯕ ꯃꯐꯝ ꯑꯁꯤ ꯌꯥꯝꯅ ꯁꯦꯡꯕ ꯃꯐꯝꯅꯤ ꯑꯩꯈꯣꯏꯅ ꯁꯤꯒꯨꯝꯕ ꯁꯤ ꯔꯦꯁꯄꯦꯛ ꯇꯧꯋꯤ ꯑꯗꯨꯒ ꯂꯣꯛꯇꯥꯛ ꯂꯦꯛ ꯍꯥꯏꯔꯤꯕ ꯃꯐꯝ ꯑꯁꯤꯗꯤ ꯄꯥꯠꯅꯤ ꯃꯐꯝ ꯑꯁꯤꯒꯤ ꯐꯖꯕ ꯗ꯭ꯔꯤꯁ ꯃꯌꯥꯝꯁꯤ ꯍꯥꯏꯗꯅ ꯂꯣꯏꯔꯣꯏ ꯃꯐꯝꯁꯤꯗ ꯑꯩꯈꯣꯏꯒꯤ ꯉꯥꯃꯤꯁꯤꯡꯅ ꯀꯔꯤꯒꯨꯝꯕ ꯃꯇꯝꯗ ꯁꯨ ꯉꯥ ꯐꯥꯕ ꯌꯥꯎꯋꯤ ꯑꯗꯨꯒ ꯑꯗꯨꯅ ꯌꯨꯝ ꯄꯨꯕ ꯑꯗꯨꯗꯒꯤ ꯆꯨꯝꯅ ꯂꯝ ꯀꯣꯏꯕꯁꯤꯡꯅ ꯌꯥꯝꯅ ꯄꯥꯝꯕ ꯃꯐꯝꯁꯨ ꯑꯣꯏ ꯃꯁꯤ ꯌꯦꯡꯕꯒꯤ ꯄꯦꯟꯕ ꯅꯥꯏꯗꯕ ꯄ꯭ꯔꯤꯊꯤꯕꯤꯗ ꯑꯗꯨꯝ ꯑꯇꯥꯡꯕ ꯃꯐꯝ ꯍꯥꯏꯕꯗꯨ ꯑꯣꯏꯔꯤꯕꯅꯤ ꯑꯗꯨꯒ ꯁꯦꯟꯗ꯭ꯔꯥ ꯁꯤꯁꯨ ꯐꯖꯔꯕ ꯑꯩꯈꯣꯏꯒꯤ ꯂꯩꯀꯣꯜꯅꯤ ꯃꯁꯤꯗ ꯂꯩ ꯃꯈꯜ ꯌꯥꯝꯅ ꯁꯨꯅ ꯍꯧꯋꯤ ꯐꯖꯩ ꯃꯁꯤꯁꯨ ꯑꯗꯨꯝ ꯑꯩꯈꯣꯏ ꯃꯅꯤꯄꯨꯔꯒꯤ ꯑꯣꯏꯅꯗꯤ ꯌꯥꯝꯅ ꯂꯦꯝꯕ ꯆꯤꯡ ꯂꯦꯝꯕ ꯃꯐꯝ ꯑꯃꯅꯤ ꯃꯁꯤꯗ ꯑꯩꯈꯣꯏꯒꯤ ꯃꯅꯤꯄꯨꯔ ꯄ꯭ꯔꯖꯥꯅꯁꯨ ꯑꯌꯥꯝꯕꯗ ꯑꯉꯥꯡꯁꯤꯡꯅ ꯍꯧꯒꯠꯂꯛꯂꯤꯕ ꯌꯨꯠ ꯃꯌꯥꯝꯅ ꯅꯨꯄꯤ ꯃꯆꯥꯁꯤꯡꯅ ꯀꯔꯤꯒꯨꯝꯕ ꯃꯇꯝꯗ ꯃꯈꯣꯏꯒꯤ ꯁ꯭ꯀꯨꯜ ꯁꯨꯇꯤ ꯊꯥꯕ ꯃꯇꯝꯗ ꯒ꯭ꯔꯨꯞ ꯒ꯭ꯔꯨꯞ ꯆꯠꯂꯒ ꯍꯥꯏꯔꯤꯕ ꯃꯐꯝ ꯑꯁꯤ ꯐꯖꯕꯗꯨꯒꯤ ꯐꯣꯇꯣꯒꯨꯝꯕ ꯀꯥꯞꯄ ꯑꯗꯨꯗꯒꯤ ꯆꯨꯝꯅ ꯄꯤꯛꯅꯤꯛ ꯀꯨꯝꯕꯁꯨ ꯌꯥꯎꯗꯕ ꯅꯠꯇꯦ ꯆꯠꯂꯤ ꯑꯗꯨꯒ ꯀꯩꯕꯨꯜ ꯂꯝꯖꯥꯎ ꯍꯥꯏꯔꯤꯕ ꯃꯐꯝ ꯑꯁꯤꯅ ꯋꯥꯔꯜꯗ ꯄ꯭ꯔꯤꯊꯤꯕꯤꯗ

ꯑꯁꯤ ꯍꯥꯏꯔꯤꯕ ꯃꯐꯝ ꯑꯁꯤꯗ ꯐꯪꯉꯤ ꯐꯖꯩ ꯁꯉꯥꯏ ꯍꯥꯏꯔꯤꯕ ꯁꯥ ꯑꯁꯤ ꯑꯩꯈꯣꯏꯒꯤ ꯆꯨꯝꯅ ꯁꯖꯤ ꯃꯥꯟꯕ ꯌꯥꯝ ꯌꯦꯡꯕꯗ ꯐꯖꯕ ꯅꯨꯡꯁꯤꯕ ꯄ꯭ꯔꯤꯊꯤꯕꯤꯅ ꯃꯁꯤ ꯀꯔꯤꯒꯨꯝꯕ ꯃꯇꯝꯗ ꯃꯈꯣꯏꯅ ꯌꯥꯝꯅ ꯄꯥꯝꯃꯤ ꯃꯈꯣꯏꯒꯤꯗ ꯑꯁꯤꯒꯨꯝꯕ ꯁꯥ ꯑꯁꯤ ꯑꯇꯣꯞꯄ ꯂꯩꯄꯥꯛꯇ ꯑꯇꯣꯞꯄ ꯀꯟꯇ꯭ꯔꯤꯗ ꯐꯪꯗꯦ ꯑꯦꯛꯁꯦꯞ ꯃꯅꯤꯄꯨꯔ ꯅꯠꯇꯅ ꯁꯉꯥꯏ ꯍꯥꯏꯔꯤꯕ ꯑꯁꯤ ꯀꯩꯕꯨꯜ ꯂꯝꯖꯥꯎꯗ ꯈꯛꯇ ꯎꯕ ꯐꯪꯏ ꯑꯇꯩ ꯃꯐꯝꯗꯗꯤ ꯑꯁꯤ ꯂꯩꯇꯦ ꯐꯪꯗꯦ ꯁꯤ ꯃꯁꯤ ꯑꯩꯅ ꯍꯥꯏꯖꯅꯤꯡꯉꯤ ꯑꯍꯨꯝ ꯁꯨꯕꯗ ꯑꯃ ꯃꯊꯪꯗꯅ ꯁꯤꯔꯣꯏ ꯂꯤꯂꯤ ꯍꯥꯏꯔꯤꯕ ꯑꯁꯤ ꯎꯈ꯭ꯔꯨꯜꯗꯅꯤ ꯎꯈ꯭ꯔꯨꯜ ꯍꯥꯏꯔꯤꯕ ꯂꯝ ꯑꯁꯤꯁꯨ ꯑꯩꯈꯣꯏ ꯃꯅꯤꯄꯨꯔꯒꯤ ꯌꯥꯝꯅ ꯅꯨꯡꯉꯥꯏꯕ ꯃꯐꯝ ꯑꯃꯅꯤ ꯃꯈꯣꯏꯁꯤ ꯀꯥꯂꯦꯟ ꯗꯁꯨ ꯑꯗꯨꯝ ꯏꯪꯉꯤ ꯂꯩꯕ ꯌꯥꯝ ꯅꯨꯡꯉꯥꯏ ꯌꯥꯝꯅ ꯅꯨꯡꯉꯥꯏꯕ ꯃꯐꯝꯅꯤ ꯃꯁꯤꯁꯨ ꯑꯌꯥꯝꯕ ꯃꯇꯝꯗ ꯑꯩꯈꯣꯏ ꯃꯅꯤꯄꯨꯔꯗ ꯂꯩꯔꯤꯕ ꯁꯥꯇ꯭ꯔꯥ ꯁꯥꯇ꯭ꯔꯤꯁꯤꯡꯅ ꯁ꯭ꯀꯨꯜ ꯁꯨꯇꯤ ꯊꯥꯕ ꯃꯇꯝꯗ ꯏꯁꯀꯥꯔꯁꯟ ꯆꯠꯅꯕꯁꯨ ꯌꯥꯎꯋꯤ ꯍꯥꯏꯔꯤꯕ ꯎꯈ꯭ꯔꯨꯜ ꯑꯁꯤꯗ ꯂꯩ ꯑꯃꯁꯨ ꯐꯪꯉꯤ ꯍꯥꯏꯔꯤꯕ ꯂꯩ ꯑꯁꯤꯅ ꯁꯤꯔꯣꯏ ꯂꯤꯂꯤ ꯍꯥꯏ ꯃꯁꯤ ꯎꯈ꯭ꯔꯨꯜꯒꯤ ꯆꯤꯡ ꯑꯃꯒꯤ ꯃꯊꯛꯇ ꯂꯩꯕꯅꯤ ꯃꯁꯤꯒꯤ ꯂꯩ ꯑꯁꯤ ꯌꯥꯝ ꯐꯖꯩ ꯑꯗꯨꯒ ꯑꯩꯈꯣꯏꯒꯤ ꯃꯣꯏꯔꯥꯡꯗ ꯅꯦꯇꯥꯖꯤ ꯁꯨꯕꯥꯁ ꯆꯟꯗ꯭ꯔꯥ ꯕꯣꯁ ꯍꯥꯏꯔꯤꯕ ꯑꯁꯤꯁꯨ ꯏꯟꯗꯤꯌꯥꯒꯤ ꯃꯥꯒꯤ ꯃꯨꯔꯇꯤ ꯂꯩ ꯍꯥꯏꯔꯤꯕ ꯅꯦꯇꯥꯖꯤ ꯁꯨꯕꯥꯁ ꯆꯟꯗ꯭ꯔꯥ ꯕꯣꯁ ꯑꯁꯤ ꯐ꯭ꯔꯤꯗꯝ ꯐꯥꯏꯇꯔꯅꯤ ꯃꯍꯥꯛꯀꯤ ꯍꯧꯖꯤꯛ ꯍꯧꯖꯤꯛ ꯃꯣꯏꯔꯥꯡꯗ ꯃꯨꯔꯇꯤ ꯁꯥꯔꯒ ꯃꯥꯒꯤꯁꯨ ꯊꯝꯃꯤ ꯑꯗꯨꯒ ꯈꯣꯡꯖꯣꯝ ꯋꯥꯔ ꯃꯦꯃꯣꯔꯤꯌꯦꯜ ꯄꯥꯛ ꯍꯥꯏꯔꯤꯕ ꯑꯁꯤꯁꯨ ꯑꯩꯈꯣꯏ ꯃꯅꯤꯄꯨꯔꯒꯤ ꯃꯇꯝꯗꯨꯗ ꯂꯩꯔꯝꯕ ꯅꯤꯡꯊꯧ ꯁꯤꯡꯒꯤ ꯑꯣꯏꯕ ꯃꯈꯣꯏꯅ ꯕ꯭ꯔꯤꯇꯤꯁ ꯂꯥꯟ ꯊꯦꯡꯅꯕ ꯍꯥꯏꯕ ꯇꯥꯔꯦ ꯃꯐꯝꯗꯨꯗ ꯑꯗꯨꯗ ꯗꯁꯨ ꯃꯈꯣꯏꯒꯤ ꯍꯥꯏꯔꯤꯕ ꯅꯤꯡꯊꯧꯒꯤ ꯑꯗꯒꯤ ꯅꯤꯡꯊꯧꯒꯤ ꯁꯤꯐꯥꯏꯁꯤꯡ ꯃꯌꯥꯝ ꯃꯗꯨꯗ ꯂꯩ ꯑꯗꯨꯁꯨ ꯂꯩꯔꯝꯃꯤ ꯑꯗꯨꯁꯨ ꯃꯐꯝꯗꯨ ꯌꯥꯝꯅ ꯌꯦꯡꯕꯗ ꯄꯨꯛꯅꯤꯉ ꯍꯨꯏ ꯅꯨꯡꯁꯤ ꯐꯖꯩ ꯍꯥꯏꯔꯤꯕ ꯃꯐꯝ ꯑꯁꯤ ꯀꯔꯤꯒꯨꯝꯕ ꯃꯇꯝꯗ ꯁ꯭ꯀꯨꯜꯒꯤ ꯁꯥꯇ꯭ꯔꯥ ꯁꯥꯇ꯭ꯔꯤ ꯁꯤꯁꯨ ꯑꯗꯨꯝ ꯀꯣꯏꯕ ꯌꯦꯡꯕ ꯆꯠꯅꯩ ꯄꯨꯛꯅꯤꯡ ꯅꯨꯡꯁꯤ ꯄꯨꯛꯅꯤꯡ ꯍꯨꯏ ꯐꯖꯩ ꯑꯗꯨꯒ ꯀꯛꯆꯤꯡꯒꯤ ꯒꯥꯔꯗꯦꯟ ꯁꯤꯁꯨ ꯂꯩ ꯁꯨꯅ ꯐꯪꯉꯤ ꯑꯃꯗꯤ ꯃꯁꯤꯗꯁꯨ ꯑꯩꯈꯣꯏꯒꯤ ꯑꯌꯥꯝꯕ ꯃꯇꯝꯗ ꯐ꯭ꯔꯤ ꯑꯣꯏꯕ ꯃꯇꯝꯗ ꯀꯣꯏꯕ ꯑꯗꯨꯝ ꯆꯠꯅꯩ ꯁꯥꯇ꯭ꯔꯥ ꯁꯥꯇ꯭ꯔꯤꯁꯨ ꯃꯈꯣꯏꯒꯤ ꯁ꯭ꯀꯨꯜ ꯁꯨꯇꯤ ꯁꯝꯃꯔ ꯚꯦꯀꯦꯁꯟ ꯋꯤꯟꯇꯔ ꯚꯦꯀꯦꯁꯟ ꯊꯥꯕꯒꯨꯝꯕ ꯃꯇꯝꯗ ꯑꯗꯨꯝ ꯃꯈꯣꯏꯁꯨ ꯀꯣꯏꯕ ꯆꯠꯂꯤ ꯍꯥꯏꯔꯤꯕ ꯃꯐꯝ ꯑꯁꯤꯁꯨ ꯄꯨꯛꯅꯤꯡ ꯍꯨꯕ ꯌꯥꯝꯅ ꯏꯪ ꯇꯞꯄ ꯏꯪ ꯆꯤꯡꯄ ꯃꯐꯝꯅꯤ ꯑꯗꯨꯅ ꯍꯥꯏꯔꯤꯕ ꯃꯐꯝ ꯑꯁꯤꯗꯁꯨ ꯂꯩ ꯁꯤ ꯃꯈꯜ ꯃꯈꯜ ꯃꯈꯜ ꯃꯊꯦꯜ ꯐꯪꯉꯤ ꯌꯦꯡꯕꯒꯤ ꯄꯦꯟꯕ ꯅꯥꯏꯗꯦ ꯑꯗꯨꯒ ꯁꯤꯡꯗꯥ ꯗꯥꯝ ꯃꯐꯧ ꯗꯥꯝ ꯀꯥꯏꯅꯥ ꯍꯥꯏꯔꯤꯕ ꯃꯐꯝ ꯑꯁꯤꯁꯨ ꯑꯩꯈꯣꯏ ꯃꯅꯤꯄꯨꯔꯒꯤ ꯏꯇꯤꯍꯥꯁꯇ ꯍꯤꯁꯇ꯭ꯔꯤꯗ ꯑꯗꯨꯛꯀꯤ ꯃꯇꯤꯛ ꯅꯨꯡꯁꯤꯕ ꯄꯨꯛꯅꯤꯡ ꯍꯨꯕ ꯃꯐꯝ ꯑꯃ ꯑꯣꯏꯕꯅ ꯃꯁꯤꯁꯨ ꯑꯗꯨꯝ ꯃꯌꯥꯝ ꯌꯦꯡꯕ ꯀꯣꯏꯕ ꯅꯠꯇ꯭ꯔꯒ ꯄꯤꯛꯅꯤꯛ ꯑꯗꯨꯒ ꯑꯗꯨꯝ ꯂꯥꯛꯅꯩ ꯆꯠꯅꯩ ꯍꯥꯏꯔꯤꯕ ꯃꯐꯝ ꯑꯁꯤꯁꯨ ꯑꯩꯈꯣꯏ ꯃꯅꯤꯄꯨꯔꯒꯤ ꯀꯥꯎꯔꯔꯣꯏꯗꯕ ꯃꯐꯝ ꯏꯇꯤꯍꯥꯁꯤꯛ ꯍꯤꯁꯇ꯭ꯔꯤ ꯑꯣꯏꯕ ꯃꯐꯝ ꯉꯥꯛꯇꯅꯤ ꯍꯥꯏꯔꯤꯕ ꯃꯐꯝ ꯑꯁꯤ ꯌꯦꯡꯕꯒꯤ ꯄꯦꯟꯕ ꯅꯥꯏꯗꯕ ꯃꯐꯝꯅꯤ ꯃꯁꯤ ꯍꯥꯏꯔꯒ ꯑꯩ ꯑꯁꯨꯝ ꯁꯨꯋꯥꯏꯗ ꯂꯣꯏꯁꯤꯟꯖꯒꯦ